ꯍꯥꯎ ꯆꯥꯛꯍꯥꯎꯁꯦ ꯆꯥꯛꯍꯥꯎꯁꯦ ꯍꯧꯖꯤꯛ ꯃꯦꯗꯥꯝ ꯈꯔ ꯃꯇꯝ ꯈꯔ ꯋꯥꯠꯂꯤꯅꯦ

ꯁꯨꯃꯥꯏꯅ ꯇꯧꯕꯅꯦꯀꯣ ꯁꯤ ꯂꯧ ꯂꯧ ꯂꯣꯛꯄ ꯍꯧꯖꯤꯛ ꯍꯧꯅꯔꯦꯗꯅ ꯑꯗꯨ ꯁꯤ ꯂꯧ ꯂꯣꯛꯄꯁꯤꯗꯒꯤ ꯃꯣꯏꯅ ꯈꯤꯇꯪ ꯊꯦꯡꯊꯒꯅꯦꯕꯀꯣ ꯂꯣꯛꯄꯗꯣ ꯑꯇꯩ ꯅꯣꯔ ꯁꯨꯝ ꯐꯧ ꯑꯇꯩꯒ ꯃꯥꯒ ꯃꯥꯅꯗꯦꯕ ꯑꯇꯩꯁꯦ ꯂꯣꯛꯄ ꯂꯣꯏꯔꯒ ꯃꯥꯅ ꯈꯔ ꯊꯦꯡꯅ ꯂꯧ ꯂꯣꯛꯑꯅꯦꯕꯀꯣ ꯑꯥ ꯑꯗꯨꯃꯥꯏꯅ ꯑꯣꯏꯗꯣꯏꯅꯤ ꯂꯩꯗꯤ ꯂꯩꯒꯅꯤ ꯅꯪ ꯄꯥꯝꯕꯩꯔꯣ

ꯍꯣꯏ ꯑꯗꯣ ꯑꯩ ꯑꯩ ꯑꯩ ꯅꯪ ꯍꯥꯟꯅꯒꯤ ꯄꯥꯝꯕ꯭ꯔꯥ ꯅꯠꯇ꯭ꯔꯒ ꯍꯧꯖꯤꯛ ꯑꯅꯧꯕ ꯄꯥꯝꯕꯩꯔꯣ ꯎꯝ ꯎꯝ

ꯍꯣ ꯍꯣꯏ

ꯕꯣꯔꯥꯈꯥꯎꯁꯦ ꯑꯗꯨꯝ ꯃꯉꯥ ꯅꯠꯇ꯭ꯔꯒ ꯇꯔꯨꯛꯇꯤ ꯊꯣꯛꯀꯅꯤꯌꯦ ꯎꯝ ꯑꯗꯨ ꯑꯥ ꯎꯝ ꯑꯍꯣ ꯍꯣꯏ

ꯑꯣ ꯍꯣꯏ ꯍꯣꯏ ꯑꯩꯁꯨ ꯑꯩꯁꯨ ꯀꯩꯅꯣ ꯇꯧꯗꯣꯏꯅꯦ ꯇꯥꯏꯊꯣꯛꯇꯣꯏꯅꯦꯕꯀꯣ ꯑꯗꯣ ꯁꯤ ꯀꯩꯅꯣ ꯇꯧꯕꯅꯦ ꯁꯤ ꯆꯥꯛꯍꯥꯎꯁꯤꯗꯤꯅꯦ ꯑꯩꯈꯣꯏꯅ ꯐꯧ ꯑꯇꯩꯗꯕꯨꯗꯤ ꯈꯔ ꯃꯃꯜ ꯌꯥꯝꯕꯅꯦꯀꯣ ꯈꯔ ꯇꯥꯡꯕꯅꯦꯕ ꯃꯥꯅ ꯎꯝ ꯑꯗꯨ ꯃꯃꯜ ꯃꯃꯜ ꯇꯥꯡꯉꯁꯨ ꯁꯣꯏꯗꯅ ꯕꯤꯖꯤꯅꯦꯁꯀꯤ ꯇꯧꯔꯗꯤ ꯑꯩꯅꯁꯨ ꯑꯗꯨꯝ ꯌꯦꯡꯊꯣꯛ ꯌꯦꯡꯁꯤꯟ ꯇꯧꯔ ꯄꯤꯔꯛꯑꯅꯤꯗꯅꯀꯣ ꯌꯥꯗ꯭ꯔꯣ ꯍꯣꯏ

ꯎꯝ ꯍꯣꯏ ꯍꯣꯏ ꯍꯣꯏ ꯌꯥꯏꯌꯦ

ꯎꯝ ꯍꯣꯏ ꯎꯝ ꯍꯣꯏ ꯊꯥꯗꯣꯏꯅꯦ ꯀꯩꯅꯣ ꯅꯪꯅ ꯕꯤꯖꯤꯅꯦꯁꯄꯨ ꯇꯧꯅꯤ ꯍꯥꯏꯔꯗꯤ ꯌꯥꯏ ꯀꯩꯅꯣ ꯑꯩꯈꯣꯏꯒꯤ ꯁꯨꯝ ꯁꯨꯝ ꯎꯝ ꯍꯣꯏ ꯄꯤꯔꯛꯀꯦ ꯄꯤꯔꯛꯀꯦ ꯑꯗꯨ ꯐꯖꯅ ꯕꯣꯔ ꯄꯤꯕꯤꯔꯒꯦ ꯑꯗꯨꯒ ꯅꯣꯏ ꯕꯤꯖꯤꯅꯦꯁꯇꯨ ꯆꯥꯎꯈꯠꯅꯉꯥꯏꯒꯤꯀꯣ ꯍꯧꯖꯤꯛꯇꯤ ꯑꯩꯈꯣꯏꯒꯤꯁꯤ ꯆꯥꯛꯍꯥꯎ ꯑꯃꯨꯕꯁꯤꯗꯤ ꯌꯥꯝꯅ ꯀꯩꯅꯣ ꯇꯧꯋꯦꯕ ꯐꯁꯨ ꯐꯩ ꯍꯥꯏꯔꯒ ꯃꯌꯥꯝ ꯆꯠꯂꯦꯕꯀꯣ ꯑꯗꯨ ꯑꯩꯗꯤ ꯁꯨꯝ ꯌꯣꯟꯕꯒꯤ ꯈꯣꯠꯄꯒꯤ ꯈꯟꯗꯅ ꯍꯟꯗꯛꯇꯤ ꯊꯥꯔꯨꯕꯅꯦ ꯑꯗꯨ ꯅꯪ ꯕꯤꯖꯤꯅꯦꯁ ꯐꯖꯅ ꯇꯧꯒꯦ ꯍꯥꯏꯔꯗꯤ ꯃꯊꯪ ꯆꯍꯤꯗꯩꯗꯤ ꯃꯌꯥꯝ ꯊꯥ ꯌꯥꯔꯦꯗꯅ ꯍꯣꯏ ꯂꯣꯛꯄꯒ ꯑꯩ ꯅꯪꯉꯣꯟꯗ ꯑꯗꯨꯝ ꯍꯥꯏꯔꯛꯑꯒꯦ ꯀꯣ ꯏꯟꯐꯣꯔꯃꯦꯁꯟ ꯐꯖꯅ ꯄꯤꯔꯛꯑꯒꯦ ꯎꯝ

ꯍꯣ ꯍꯣꯏ ꯑꯣ ꯑꯣ ꯍꯣꯏ ꯍꯣꯏ ꯍꯣꯏ ꯍꯣꯏ ꯍꯣꯍꯣꯏ ꯍꯣꯍꯣ ꯍꯣꯏ ꯄꯤꯔꯛꯑꯒꯦ ꯄꯤꯔꯛꯑꯒꯦ ꯍꯣꯏ ꯍꯣꯏ ꯊꯝꯃꯣ ꯊꯝꯃꯣ ꯍꯣ ꯍꯣꯏ